ꯆꯤꯡ ꯀꯥꯕ ꯍꯥꯏꯕꯁꯤ ꯑꯩꯈꯣꯏ ꯃꯤꯑꯣꯏꯕꯗ ꯌꯥꯝ ꯀꯥꯟꯅꯕ ꯄꯤꯌꯦ ꯃꯔꯝꯗꯤ ꯑꯩꯈꯣꯏ ꯆꯤꯡꯗꯁꯨ ꯐꯥꯝ ꯂꯩꯔꯕꯅꯤꯅ ꯑꯩꯈꯣꯏ ꯆꯤꯡꯁꯦ ꯇꯣꯏꯅ ꯀꯥꯖꯩ ꯒꯥꯔꯤꯅ ꯀꯥꯕ ꯌꯥꯗꯝꯅꯤꯅ ꯆꯤꯡ ꯀꯥꯕ ꯍꯥꯏꯕꯁꯤꯗꯤ ꯑꯩꯈꯣꯏ ꯍꯛꯆꯥꯡꯗꯁꯨ ꯍꯨꯃꯥꯡꯁꯨ ꯊꯣꯛꯑꯦ ꯑꯗꯨꯒꯤ ꯃꯊꯛꯇ ꯌꯥꯝ ꯍꯛꯆꯥꯡꯁꯨ ꯌꯥꯡꯍꯜꯂꯦ ꯏꯃ꯭ꯌꯨꯟ ꯁꯤꯁꯇꯦꯝꯗꯁꯨ ꯌꯥꯝꯅ ꯐꯒꯠꯍꯜꯂꯦ ꯑꯗꯨꯅ ꯑꯩꯈꯣꯏ ꯆꯤꯡꯁꯦ ꯇꯣꯏꯅ ꯀꯥꯖꯩ ꯀꯥꯕꯁꯨ ꯄꯥꯝꯃꯦ ꯌꯨꯝꯗ ꯂꯩꯕ ꯃꯇꯝꯁꯤꯗ ꯍꯨꯃꯥꯡꯁꯨ ꯊꯣꯛꯇꯦ ꯆꯤꯡ ꯀꯥꯕ ꯃꯇꯝꯁꯤꯗ ꯍꯨꯃꯥꯡ ꯊꯣꯛꯂꯒ ꯍꯛꯆꯥꯡꯁꯨ ꯅꯨꯡꯉꯥꯏꯍꯜꯂꯦ ꯀꯝꯄ꯭ꯂꯦꯛꯁꯟꯁꯨ ꯁꯦꯡꯍꯜꯂꯦ ꯑꯗꯨꯒ ꯋꯦꯗꯔꯗꯨ ꯌꯥꯝ ꯅꯨꯡꯉꯥꯏꯌꯦ ꯃꯌꯥꯝ ꯎꯕ ꯐꯪꯉꯦ ꯆꯤꯡ ꯀꯥꯕ ꯍꯥꯏꯕꯁꯦ ꯑꯋꯥꯡꯕꯗ ꯀꯥꯕ ꯍꯥꯏꯕꯁꯤꯗꯤ ꯁꯤꯅꯔꯤ ꯃꯌꯥꯝꯁꯨ ꯎꯕ ꯐꯪꯉꯦ ꯑꯗꯨꯅ ꯌꯥꯝ ꯑꯩꯈꯣꯏꯗ ꯅꯨꯡꯉꯥꯏꯕ ꯑꯃ ꯐꯥꯎꯏ ꯍꯛꯆꯥꯡꯗ ꯑꯅꯥ ꯑꯌꯦꯛꯁꯨ ꯑꯩꯈꯣꯏ ꯍꯛꯆꯥꯡꯗ ꯂꯩꯇꯦ ꯍꯨꯃꯥꯡ ꯊꯣꯛꯑꯕꯅꯤꯅ ꯑꯩꯈꯣꯏꯅ ꯆꯥꯈꯤꯕ ꯃꯌꯥꯝ ꯐꯠꯇꯕ ꯃꯌꯥꯝꯁꯦ ꯑꯩꯈꯣꯏ ꯍꯨꯃꯥꯡꯗ ꯃꯌꯥꯝ ꯊꯣꯛꯑꯕꯅꯤꯅ ꯑꯩꯈꯣꯏꯁꯤ ꯍꯛꯆꯥꯡꯗ ꯅꯨꯡꯉꯥꯏꯕ ꯌꯥꯝ ꯐꯥꯎꯋꯦ ꯑꯗꯨꯅ ꯆꯤꯡꯁꯦ ꯑꯗꯨꯝ ꯀꯥꯅꯤꯡꯉꯦ ꯑꯩꯈꯣꯏ ꯁꯝꯅ ꯍꯥꯏꯔꯕꯗ ꯑꯩꯈꯣꯏ ꯃꯤꯑꯣꯏꯕ ꯇꯟꯕ ꯍꯥꯏꯕꯁꯤꯗꯤ ꯍꯨꯃꯥꯡ ꯊꯣꯛꯇ꯭ꯔꯗꯤ ꯌꯥꯝ ꯇꯜꯂꯦ ꯑꯗꯨꯅ ꯆꯤꯡ ꯀꯥꯕ ꯃꯇꯝꯁꯤꯗ ꯍꯨꯃꯥꯡꯁꯦ ꯌꯥꯝ ꯊꯣꯛꯑꯕꯅꯤꯅ ꯑꯩꯈꯣꯏꯁꯦ ꯀꯔꯤ ꯍꯥꯏꯅꯤ ꯑꯩꯈꯣꯏꯁꯤ ꯌꯥꯝꯅ ꯍꯛꯆꯥꯡꯁꯤ ꯐꯒꯠꯍꯜꯂꯦ ꯑꯩꯈꯣꯏꯒꯤ ꯂꯥꯏꯅꯥ ꯇꯤꯟꯅꯥꯗꯁꯨ ꯑꯩꯈꯣꯏ ꯀꯜꯂꯦ ꯑꯗꯨꯅ ꯑꯩꯈꯣꯏ ꯆꯤꯡꯁꯦ ꯇꯣꯏꯅ ꯀꯥꯖꯩ ꯑꯗꯨꯅ ꯀꯝꯄ꯭ꯂꯦꯛꯁꯟꯁꯨ ꯌꯥꯝ ꯊꯣꯛꯑꯦ ꯆꯤꯡ ꯀꯥꯕ ꯍꯥꯏꯕꯁꯦ ꯑꯅꯥ ꯑꯌꯦꯛꯇꯒꯤ ꯌꯥꯝꯅ ꯁꯦꯐꯇꯤ ꯑꯣꯏꯌꯦ ꯌꯥꯝ ꯀꯜꯂꯦ ꯑꯗꯨꯅ ꯂꯧ ꯎꯕ ꯆꯤꯡꯗ ꯂꯧ ꯎꯕ ꯍꯥꯏꯕꯁꯤ ꯌꯥꯝ ꯅꯨꯡꯉꯥꯏꯌꯦ ꯑꯩꯈꯣꯏꯅ ꯁꯝꯅ ꯍꯥꯏꯔꯕꯗ ꯆꯤꯡꯗ ꯀꯥꯕ ꯃꯇꯝꯁꯤꯗ ꯑꯩꯈꯣꯏ ꯋꯥꯈꯟꯁꯨ ꯅꯨꯡꯉꯥꯏ ꯅꯨꯡꯉꯥꯏꯕ ꯃꯌꯥꯝ ꯂꯩꯌꯦ ꯋꯥꯈꯟ ꯈꯟꯕ ꯃꯇꯝꯗꯁꯨ ꯌꯥꯝꯅ ꯑꯅꯧ ꯑꯅꯧꯕ ꯋꯥꯈꯟ ꯑꯩꯈꯣꯏꯒꯤ ꯞꯤꯕꯤꯔꯛꯑꯦ ꯎꯔꯤꯕ ꯆꯤꯡ ꯑꯋꯥꯡꯕ ꯃꯊꯛꯇ ꯀꯥꯔꯕꯅꯤꯅ ꯃꯌꯥꯝꯁꯤ ꯃꯈꯥꯗꯒꯤ ꯃꯌꯥꯝ ꯎꯔꯕꯅꯤꯅ ꯑꯩꯈꯣꯏ ꯀꯔꯤ ꯍꯥꯏꯅꯤ ꯋꯥꯈꯟ ꯊꯣꯛꯄ ꯍꯥꯏꯇꯥꯔꯦ ꯑꯗꯨꯅ ꯌꯨꯝꯗ ꯂꯩꯗꯣꯏ ꯁꯔꯨꯛꯄꯨꯗꯤ ꯆꯤꯡꯗ ꯀꯥꯕꯅ ꯌꯥꯝ ꯅꯨꯡꯉꯥꯏꯕ ꯍꯦꯜꯂꯤ ꯌꯨꯝꯗ ꯂꯩꯔꯒꯅ ꯍꯧꯖꯤꯛ ꯃꯇꯝꯁꯤ ꯁꯥꯔꯕꯅꯤꯅ ꯅꯨꯡꯁꯤꯠ ꯅꯨꯡꯁꯥꯁꯨ ꯀꯌꯥ ꯍꯦꯟꯅ ꯐꯪꯗꯦ ꯑꯗꯨꯅ ꯍꯛꯆꯥꯡꯁꯦ ꯑꯣꯝꯆꯥꯛꯅꯔꯒ ꯇꯟꯗꯦ ꯃꯥꯟꯗꯦ ꯌꯥꯝ ꯇꯧꯔ ꯂꯩꯌꯦ ꯑꯗꯨꯅ ꯆꯤꯡꯗ ꯀꯥꯕ ꯃꯇꯝꯁꯤꯗ ꯑꯗꯨꯝ ꯅꯨꯡꯉꯥꯏꯕ ꯑꯃ ꯐꯥꯎꯋꯦ ꯍꯨꯃꯥꯡꯁꯦ ꯊꯣꯛꯑꯕꯅꯤꯅ ꯋꯥꯔꯒꯁꯨ ꯑꯩꯈꯣꯏ ꯍꯛꯆꯥꯡꯗ ꯆꯤꯡ ꯀꯥꯕ ꯍꯥꯏꯁꯤꯗꯤ ꯑꯩꯈꯣꯏ ꯈꯣꯡ ꯈꯨꯠꯇꯁꯨ ꯌꯥꯝꯅ ꯁꯤꯡꯂꯤꯒꯨꯝꯕꯗꯁꯨ ꯌꯥꯝ ꯀꯥꯟꯅꯕ ꯌꯥꯡ ꯆꯤꯡꯕ ꯈꯣꯠꯄ ꯑꯗꯨꯒꯨꯝꯕ ꯑꯝꯇꯁꯨ ꯂꯩꯇꯦ ꯀꯥꯔꯕꯅꯤꯅ ꯉꯁꯥꯏ ꯑꯦꯛꯁꯔꯁꯥꯏꯁ ꯑꯃ ꯑꯣꯏꯅ ꯀꯥꯔꯕꯅꯤꯅ ꯌꯥꯝ ꯅꯨꯡꯉꯥꯏꯕ ꯑꯃ ꯌꯥꯎꯋꯦ ꯑꯩꯈꯣꯏꯒꯤ ꯍꯛꯆꯥꯡꯗ ꯌꯥꯝ ꯀꯥꯟꯅꯩ ꯑꯗꯨꯅ ꯑꯩꯈꯣꯏꯅ ꯆꯤꯡꯗ ꯂꯧ ꯎꯕ ꯑꯩꯈꯣꯏꯅ ꯆꯠꯂꯤꯕꯁꯦ ꯑꯩꯈꯣꯏꯅ ꯍꯛꯆꯥꯡꯁꯦ ꯅꯨꯡꯉꯥꯏꯕꯩ ꯃꯇꯤꯛ ꯁꯨꯝ ꯆꯠꯅꯤꯡꯕ ꯐꯥꯎꯋꯦ ꯒꯥꯔꯤꯅ ꯆꯠꯄ ꯌꯥꯗ꯭ꯔꯕꯅꯤꯅ ꯈꯣꯡꯅ ꯆꯠꯂꯕꯅꯤꯅ ꯀꯔꯤꯒꯨꯝꯕ ꯒꯥꯔꯤꯅ ꯑꯗꯨꯝ ꯆꯠꯂꯛꯑꯗꯤ ꯆꯤꯡꯗ ꯀꯥꯔꯒꯁꯨ ꯒꯥꯔꯤꯅ ꯆꯠꯂꯒꯗꯤ ꯋꯥꯔꯤꯕꯨ ꯒꯥꯔꯤ ꯂꯝꯕꯤ ꯂꯩꯔꯒꯗꯤ ꯒꯥꯔꯤꯅ ꯆꯠꯂꯁꯨ ꯍꯛꯆꯥꯡꯁꯤ ꯐꯕ ꯉꯝꯃꯣꯏ ꯑꯗꯨꯅ ꯈꯣꯡꯅ ꯆꯠꯄ ꯍꯥꯏꯕꯁꯤꯗ ꯍꯨꯃꯥꯡ ꯊꯣꯛꯂꯕꯅꯤꯅ ꯑꯩꯈꯣꯏ ꯍꯛꯆꯥꯡ ꯗ ꯆꯦꯜꯂꯤꯕ ꯍꯨꯃꯥꯡꯁꯦ ꯊꯣꯛꯑꯕꯅꯤꯅ ꯑꯩꯈꯣꯏ ꯌꯥꯝ ꯀꯥꯟꯅꯕ ꯄꯤ ꯑꯗꯨꯅ ꯆꯤꯡ ꯀꯥꯕꯗꯨꯅ ꯌꯥꯝ ꯐꯔꯦ